ꯍꯜꯂꯣ ꯒꯨꯗ ꯑꯥꯐꯇꯔꯅꯨꯟ ꯁꯤꯁꯦ ꯀꯪꯂꯥ ꯇ꯭ꯔꯥꯕꯦꯜ꯭ꯁꯀꯤ ꯑꯣꯏꯕꯤꯔꯕꯣ ꯑꯩꯁꯦ ꯇꯥꯡ ꯑꯍꯨꯝꯗ ꯏꯝꯐꯥꯜꯗ ꯊꯨꯡꯒꯗꯣꯏꯕ ꯑꯩꯒꯤ ꯏꯃꯥꯟꯅꯕꯤ ꯑꯅꯤꯒ ꯑꯗꯨꯗ ꯂꯩꯕꯗꯤ ꯑꯩꯈꯣꯏ ꯏꯝꯐꯥꯜ ꯍꯣꯇꯦꯜꯗ ꯂꯩꯅꯤ ꯑꯗꯨꯗ ꯇꯥꯡ ꯃꯉꯥꯁꯦ ꯑꯩꯈꯣꯏꯁꯦ ꯀꯩꯕꯨꯜ ꯂꯝꯖꯥꯎ ꯅꯦꯁꯜ ꯄꯥꯔ꯭ꯀ ꯆꯠꯅꯤꯡꯕ ꯀꯩꯕꯨꯜ ꯂꯝꯖꯥꯎꯁꯨ ꯌꯥꯔꯒꯗꯤ ꯑꯥꯏ ꯃꯤꯟ ꯊꯦꯡꯅꯅꯤꯡꯕ ꯊꯦꯡꯅꯅꯤꯡꯕ ꯃꯠꯂꯕ ꯑꯩꯈꯣꯏ ꯎꯕ ꯐꯪꯂꯒꯗꯤ ꯁꯣ ꯑꯗꯨꯒꯤꯁꯦ ꯄꯨꯡꯁꯦ ꯑꯩꯈꯣꯏꯗꯤ ꯀꯩꯕꯨꯜ ꯂꯝꯖꯥꯎꯁꯦ ꯃꯣꯏꯒ ꯊꯦꯡꯅꯒꯦ ꯍꯥꯏꯇꯥꯔꯗꯤ ꯑꯩꯈꯣꯏ ꯑꯗꯨꯝ ꯃꯝꯃꯤꯉꯩꯗꯒꯤ ꯊꯣꯛꯅꯩ ꯍꯥꯏꯌꯦꯕꯀꯣ ꯑꯗꯨꯅ ꯄꯨꯡ ꯀꯌꯥꯗ ꯊꯣꯛꯄꯁꯦ ꯁꯣꯝꯅ ꯀꯔꯤ ꯈꯜꯂꯤ ꯄꯨꯡ ꯀꯌꯥꯗ ꯀꯟꯕꯤꯅ꯭ꯌꯦꯟ ꯑꯣꯏꯅꯤ ꯑꯩꯈꯣꯏ ꯊꯣꯛꯄꯁꯦ ꯑꯌꯨꯛ ꯑꯉꯟꯕꯒꯤꯅꯦ

ꯑꯗꯨ ꯑꯩꯈꯣꯏꯒꯤ ꯀꯦꯞ ꯀꯦꯞ ꯍꯥꯏꯒꯗ꯭ꯔ ꯑꯣꯔ ꯑꯩꯈꯣꯏꯅ ꯒꯥꯔꯤ ꯑꯃꯗꯤ ꯃꯊꯧ ꯇꯥꯅꯤꯗꯅ ꯑꯗꯨ ꯇꯥꯅ ꯌꯧꯕꯗ ꯑꯗꯨ ꯁꯣꯝꯅ ꯑꯗꯨꯝ ꯁꯤꯟꯕꯤꯕ ꯌꯥꯅꯤꯀꯣ ꯑꯗꯣ ꯒꯥꯔꯤꯗꯣ ꯑꯗꯨꯝ ꯄꯦꯛꯀꯦꯠ꯭ꯖ ꯑꯣꯀꯦ ꯄꯦꯛꯀꯦꯖ ꯍꯥꯏꯔꯤꯁꯦ ꯅꯣꯡꯃꯒꯤꯔꯥ ꯅꯠꯇ꯭ꯔꯒ ꯍꯥꯐ ꯑ ꯗꯦ ꯒꯤꯔꯥ ꯑꯣꯔ ꯀꯃꯥꯏꯅ

ꯐꯨꯝꯗꯤ ꯁꯔꯥꯎꯟꯗꯤꯡ ꯑꯦꯔꯤꯌꯥ ꯑꯗꯨꯁꯨ ꯑꯗꯨꯁꯨ ꯏꯟꯀ꯭ꯂꯨꯗ ꯇꯧꯕ ꯌꯥꯏ ꯍꯥꯏꯕꯗꯤ ꯌꯧꯔꯤꯉꯩꯗ ꯑꯗꯨꯨꯝ ꯌꯧꯁꯜꯍꯧꯕ ꯌꯥꯏ ꯑꯦꯟ ꯗꯦꯟ ꯑꯩꯈꯣꯏꯒꯤ ꯂꯟ꯭ꯆꯁꯨ ꯀꯗꯥꯏꯗ ꯆꯥꯕꯅ ꯐꯅꯤ ꯑꯗꯨ ꯁꯤꯟꯕꯤꯕ ꯄꯥꯝꯃꯦ ꯄꯦꯛꯀꯦꯖ ꯑꯣꯀꯦ ꯄꯦꯛꯀꯦꯖꯁꯤ ꯀꯌꯥ ꯑꯣꯏꯗꯣꯏꯅꯣ ꯀꯌꯥ ꯃꯠꯂꯕ ꯔꯦꯠ ꯁꯦ ꯀꯃꯥꯏꯅ ꯆꯠꯀꯅꯤ ꯃꯤ ꯑꯍꯨꯝꯒꯤꯅꯦ

ꯑꯗꯨꯗꯤ ꯐꯨꯜ ꯗꯦ ꯅꯗꯤ ꯑꯣꯏꯖꯕ ꯃꯥꯜꯂꯦ ꯍꯥꯏꯕꯗꯤ ꯑꯇꯩ ꯃꯐꯝ ꯌꯧꯅꯤꯡꯉꯁꯨ ꯑꯗꯨ ꯂꯣꯏꯅ ꯌꯧꯁꯤꯜꯂꯛꯄꯅ ꯍꯥꯏꯕꯗꯤ ꯑꯈꯣꯏꯁꯨ ꯇꯣꯏ ꯇꯣꯏꯅ ꯂꯥꯛꯄ ꯉꯝꯗꯕꯅꯤꯅ ꯌꯧꯔꯤꯉꯩꯗ ꯑꯗꯨꯗꯤ ꯁꯨꯃꯥꯏ ꯇꯧꯔꯒꯦ ꯁꯣꯝꯅ ꯀꯩꯅꯣ ꯐꯨꯜ ꯗꯦ ꯄꯦꯛꯀꯦꯖ ꯑꯃ ꯕꯨꯛ ꯇꯧꯕꯤꯔꯣ ꯑꯩꯍꯥꯛꯀꯤ ꯑꯗꯨꯒ ꯑꯩꯈꯣꯏ ꯁꯤꯗ ꯑꯩꯅ ꯄꯥꯝꯃꯤꯁꯦ ꯁꯤꯗ ꯂꯟ꯭ꯆ ꯑꯃ ꯍꯥꯏꯕꯗꯤ ꯕ꯭ꯔꯦꯛꯐꯥꯁ ꯂꯟ꯭ꯆꯁꯤ ꯁꯣꯏꯕ ꯌꯥꯗꯕꯅꯦ ꯁꯤꯒꯤꯁꯦ ꯄ꯭ꯔꯣꯄꯔ ꯑꯣꯏꯕ ꯈꯔ ꯍꯥꯏꯖꯤꯅꯤꯛ ꯑꯣꯏꯕ ꯃꯐꯝꯗ ꯍꯥꯏꯗꯤ ꯆꯥꯕꯗ ꯄꯨꯛ ꯅꯥꯔꯣꯏꯗꯧꯕ ꯈꯣꯠꯇꯕ ꯑꯩꯈꯣꯏꯗꯤ ꯇ꯭ꯔꯥꯕꯦꯜꯁꯨ ꯇꯧꯕꯅꯤꯅ ꯋꯦꯗꯔ ꯆꯦꯟ꯭ꯖ ꯍꯥꯏꯕ ꯑꯃꯁꯨ ꯂꯩ ꯁꯣ

ꯑꯣ ꯑꯗꯨꯃꯛꯇꯤ ꯑꯩꯗꯤ ꯗꯔꯀꯥꯔ ꯂꯩꯔꯔꯣꯏ ꯕꯠ ꯕꯠ ꯌꯦꯁ ꯊꯦꯡꯀ꯭ꯌꯨ ꯍꯥꯏꯕꯗꯤ ꯍꯣꯏ ꯃꯦ ꯕꯤ ꯑꯒꯦꯟ ꯅꯦꯛ꯭ꯁ ꯇꯥꯏꯝ ꯂꯥꯛꯄꯗ ꯂꯧꯔꯁꯨ ꯍꯟꯗꯛꯀꯤꯗꯤ ꯀꯩꯅꯣꯅꯦ ꯀꯩ ꯍꯥꯏꯇꯥꯔꯦ ꯁꯨꯞꯅꯒꯤ ꯒꯥꯔꯤ ꯒꯥꯔꯤ ꯍꯥꯏꯔꯒ ꯌꯥꯝ ꯆꯥꯎꯗ꯭ꯔꯁꯨ ꯌꯥꯏ ꯑꯔꯥꯝꯁꯦ ꯃꯤ ꯑꯍꯨꯝ ꯆꯟꯕ ꯈꯔ ꯀꯝꯐꯣꯔꯇꯦꯕꯜ ꯔꯥꯏꯠ ꯑꯣꯏꯒꯗꯧꯕ ꯑꯦꯟ ꯗ꯭ꯔꯥꯏꯕꯔꯗꯨ ꯄꯥꯎ ꯐꯥꯎꯅꯕ ꯅꯨꯡꯉꯥꯏꯒꯗꯧꯕ ꯑꯃ ꯁꯤꯟꯕꯤꯌꯣ ꯃꯁꯥ ꯅꯥꯟꯕ ꯗ꯭ꯔꯥꯏꯕꯔ ꯑꯗꯨ ꯑꯃ ꯁꯤꯟꯕꯤꯔꯣ ꯑꯗꯨꯗꯤ ꯑꯗꯨꯒꯤ ꯄꯦꯛꯀꯦꯖꯇꯨ ꯂꯧꯖꯔꯒꯦ ꯑꯗꯨ ꯕꯨꯀꯤꯡꯁꯦ ꯀꯟꯐꯥꯔ꯭ꯝ ꯇꯥꯕꯤꯔꯣꯀꯣ

ꯀꯩꯁꯨ ꯀꯥꯏꯗꯦ ꯋꯦꯕꯁꯥꯏ꯭ꯇꯇ ꯄꯦꯃꯦꯟ ꯂꯤꯡ꯭ꯛ ꯌꯥꯎꯔꯝꯒꯗ꯭ꯔ ꯑꯣꯀꯦ ꯑꯗꯨꯗꯤ ꯑꯥꯏ ꯆꯦꯛ ꯗ ꯋꯦꯕꯁꯥꯏ꯭ꯠ ꯑꯥꯏ ꯋꯤꯜ ꯃꯦꯛ ꯁꯝ ꯑꯦꯗꯚꯥꯟ꯭ꯁ ꯄꯦꯃꯦꯟ ꯑꯗꯣ ꯕꯨꯀꯤꯡꯗꯤ ꯁꯣꯏꯕꯤꯔꯅꯨꯀꯣ ꯍꯥꯏꯕꯗꯤ ꯑꯩꯈꯣꯏꯗꯤ ꯑꯩꯈꯣꯏ ꯑꯦꯔ ꯇꯛꯀꯦꯠꯁꯇꯣ ꯇꯨ ꯑꯦꯟ ꯐ꯭ꯔꯣ ꯀꯛꯂꯒ ꯑꯣꯜꯔꯦꯗꯤ ꯄ꯭ꯔꯤꯄ꯭ꯂꯥꯟ ꯇꯧꯕꯅꯦ ꯗꯦꯟ ꯊꯕꯛꯇꯨꯁꯨ ꯁꯨꯇꯤ ꯂꯧꯕꯅꯤꯅ ꯅꯨꯃꯤꯠꯇꯤ ꯁꯣꯏꯅꯕ ꯌꯥꯔꯣꯏꯗꯧꯕ ꯑꯣꯔꯥꯏ꯭ꯠ ꯗꯦꯟ ꯑꯩ ꯋꯦꯕꯁꯥꯏ꯭ꯇꯇ ꯌꯦꯡꯂꯒꯦ ꯊꯦꯡ ꯀ꯭ꯌꯨ